ꯈꯨꯡꯒꯪꯁꯤꯡꯗ ꯁꯥꯟꯅꯕ ꯃꯁꯥꯟꯅꯁꯤꯡ ꯑꯗꯨꯗꯤ ꯍꯣꯛꯀꯤ ꯄꯣꯂꯣ ꯀ꯭ꯔꯤꯛꯀꯦꯠ ꯑꯗꯩ ꯈꯣꯈꯣ ꯑꯗꯩ ꯀꯕꯥꯗꯤ ꯈꯔ ꯁꯤꯡ ꯑꯁꯤ ꯂꯩꯔꯕ ꯃꯇꯨꯡꯗ ꯑꯩꯅ ꯈꯨꯗꯝ ꯑꯣꯏꯅ ꯄꯤꯔꯕꯗ ꯐꯨꯠꯕꯣꯜꯒꯤ ꯃꯔꯝꯗ ꯈꯔ ꯍꯥꯏꯖꯒꯦ ꯐꯨꯠꯕꯣꯜ ꯍꯥꯏꯕ ꯃꯁꯥꯟꯅ ꯑꯁꯤ ꯃꯤꯑꯣꯏ ꯇꯔꯥꯃꯥꯊꯣꯏ ꯇꯔꯥꯃꯥꯊꯣꯏ ꯇꯤꯝ ꯑꯅꯤ ꯄꯨꯜꯂꯒ ꯁꯥꯟꯅꯕꯅꯤ ꯃꯤꯑꯣꯏ ꯇꯔꯥꯃꯥꯊꯣꯏ ꯇꯔꯥꯃꯥꯊꯣꯏ ꯁꯥꯟꯅꯩ ꯍꯥꯏꯔꯤꯕ ꯃꯁꯥꯟꯅ ꯑꯁꯤ ꯅꯥꯀꯜ ꯑꯃꯃꯝꯗ ꯒꯣꯜ ꯄꯣꯁ ꯌꯨꯡꯗꯨꯅ ꯁꯥꯟꯅꯕꯅꯤ ꯒꯣꯜ ꯄꯣꯁ ꯑꯃꯃꯝꯗ ꯃꯤ ꯀꯤꯞꯄꯔ ꯑꯃꯃꯝꯅ ꯐꯥꯒꯅꯤ ꯍꯥꯏꯔꯤꯕ ꯀꯤꯞꯄꯔ ꯑꯅꯤ ꯑꯗꯨꯗꯤ ꯑꯗꯨꯒꯤ ꯑꯗꯨꯗꯤ ꯃꯈꯨꯠꯅ ꯕꯣꯜ ꯑꯁꯤ ꯄꯥꯏꯕ ꯌꯥꯒꯅꯤ ꯑꯗꯨꯒ ꯁꯥꯟꯅꯔꯣꯏ ꯑꯇꯩꯁꯤꯡ ꯑꯗꯨꯗꯤ ꯃꯈꯨꯠꯅ ꯄꯥꯏꯕ ꯌꯥꯔꯣꯏ ꯃꯍꯥꯛ ꯑꯁꯤꯒꯤ ꯁꯥꯟꯅꯕꯗ ꯌꯦꯠꯅꯗꯅꯕ ꯖꯁ ꯑꯃꯁꯨ ꯊꯝꯒꯅꯤ ꯖꯁ ꯑꯗꯨꯅ ꯄꯤꯕ ꯔꯥꯏꯗ ꯃꯈꯣꯏ ꯈꯨꯗꯤꯡꯃꯛ ꯌꯥꯅꯗꯨꯅ ꯆꯠꯀꯅꯤ ꯃꯔꯝ ꯍꯦꯜꯂꯛꯄ ꯇꯥꯔꯒꯗꯤ ꯌꯦꯂꯣ ꯀꯥꯔꯠ ꯑꯃꯁꯨꯡ ꯔꯦꯠ ꯀꯥꯔꯠ ꯖꯁ ꯑꯗꯨꯅ ꯁꯠꯀꯅꯤ ꯖꯁ ꯑꯗꯨꯒꯤ ꯃꯈꯥ ꯄꯣꯟꯅ ꯁꯥꯟꯅꯔꯣꯏꯁꯤꯡ ꯑꯗꯨꯅ ꯁꯥꯟꯅꯖꯒꯅꯤ ꯍꯥꯏꯔꯤꯕ ꯁꯥꯟꯅꯔꯣꯏꯁꯤꯡ ꯑꯗꯨ ꯗꯤꯁꯤꯄ꯭ꯂꯤꯟ ꯑꯃꯒꯤ ꯃꯈꯥꯗ ꯁꯥꯟꯅꯒꯅꯤ ꯃꯈꯣꯏ ꯃꯈꯣꯏꯅ ꯁꯦꯠꯂꯤꯕ ꯗ꯭ꯔꯦꯁ ꯑꯗꯨ ꯃꯆꯨ ꯃꯥꯟꯅꯕ ꯌꯥꯗꯦ ꯇꯤꯝ ꯑꯃꯒ ꯇꯤꯝ ꯑꯃꯒ ꯃꯈꯣꯏꯅ ꯁꯦꯠꯂꯤꯕ ꯗ꯭ꯔꯦꯁ ꯑꯗꯨ ꯃꯆꯨ ꯃꯥꯟꯅꯕ ꯌꯥꯗꯦ ꯐꯨꯠꯕꯣꯜ ꯍꯥꯏꯕ ꯃꯁꯥꯟꯅ ꯑꯁꯤ ꯒꯤ ꯑꯀꯣꯏꯕꯗ ꯂꯩꯏ ꯑꯉꯧꯕꯅ ꯆꯤꯡꯗꯨꯅ ꯁꯦꯝꯗꯨꯅ ꯁꯥꯟꯅꯩ ꯑꯃꯁꯨꯡ ꯀꯤꯞꯄꯔ ꯑꯗꯨꯅ ꯃꯌꯥꯏꯗꯒꯤ ꯕꯣꯜ ꯐꯥꯕꯁꯨ ꯌꯥꯗꯦ ꯍꯦꯛ ꯃꯥꯒꯤ ꯑꯀꯣꯏꯕꯒꯤ ꯕꯥꯎꯟꯗꯔꯤ ꯑꯃꯁꯨ ꯂꯩꯖꯩ ꯍꯥꯏꯔꯤꯕ ꯕꯥꯎꯟꯗꯔꯤ ꯑꯗꯨꯒꯤ ꯃꯅꯨꯡꯗ ꯃꯍꯥꯛꯅ ꯀꯤꯞꯄꯔ ꯐꯥꯖꯒꯗꯕꯅꯤ